ꯅꯍꯥꯁꯤꯡꯕꯨ ꯁꯥꯟꯅ ꯈꯣꯠꯅꯕꯗ ꯁꯔꯨꯛ ꯌꯥꯅꯕ ꯃꯇꯤꯛ ꯆꯥꯅ ꯄꯨꯛꯅꯤꯡ ꯊꯧꯒꯠꯇꯦ ꯍꯥꯏꯔꯤꯕꯁꯦ ꯑꯩꯈꯣꯏꯅ ꯃꯃꯥ ꯃꯄꯥ ꯑꯣꯏꯕꯁꯤꯡꯗ ꯌꯥꯝ ꯍꯥꯏꯅꯤꯡꯏ ꯀꯔꯤꯒꯤꯅꯣ ꯍꯥꯏꯕ ꯃꯇꯝꯁꯤꯗ ꯍꯧꯖꯤꯛꯁꯦ ꯑꯉꯥꯡ ꯑꯃꯅ ꯑꯩꯈꯣꯏꯒꯤ ꯁꯥꯟꯅ ꯈꯣꯠꯅꯕꯒꯤ ꯂꯝꯕꯤꯁꯤꯗ ꯈꯣꯡꯗꯥꯔꯛꯄ ꯃꯇꯝꯁꯤꯗ ꯃꯈꯣꯏꯅ ꯏꯟꯇꯔꯦꯁ ꯌꯥꯝ ꯂꯩꯇꯦ ꯀꯔꯤꯒꯤꯅꯣ ꯍꯥꯏꯕꯗꯨꯗ ꯃꯈꯣꯏꯒꯤ ꯁꯥꯟꯅ ꯈꯣꯠꯅꯕꯁꯤꯅ ꯑꯩꯈꯣꯏꯒꯤ ꯐ꯭ꯌꯨꯆꯔ ꯁꯦꯝꯕ ꯌꯥꯗꯦ ꯍꯥꯏꯅ ꯑꯌꯥꯝꯕꯅ ꯃꯤ ꯍꯥꯏꯗꯤ ꯃꯃꯥ ꯃꯄꯥꯒꯤ ꯋꯥꯈꯜꯂꯣꯟꯁꯤ ꯂꯩ ꯑꯗꯨꯅ ꯑꯩꯈꯣꯏꯒꯤ ꯃꯃꯥ ꯃꯄꯥꯒꯤ ꯋꯥꯈꯜꯂꯣꯟꯁꯤꯗ ꯑꯩꯈꯣꯏꯒꯤ ꯂꯥꯏꯔꯤꯛꯇꯅ ꯍꯦꯟꯅ ꯐꯣꯀꯁ ꯑꯣꯏꯅ ꯄꯤꯍꯟꯅꯤꯡꯏ ꯄꯤꯕꯒꯤ ꯃꯑꯣꯡꯗ ꯂꯩ ꯍꯧꯖꯤꯛꯁꯦ ꯑꯗꯣ ꯑꯗꯨ ꯁꯨꯃꯥꯏꯅ ꯂꯩ ꯍꯧꯖꯤꯛꯀꯤ ꯐꯤꯕꯝꯁꯤꯗ ꯑꯗꯨꯒ ꯑꯩꯈꯣꯏꯅ ꯁꯥꯟꯅ ꯈꯣꯠꯅꯕꯒꯤ ꯈꯨꯗꯣꯡ ꯆꯥꯗꯕ ꯀꯌꯥ ꯑꯃꯁꯨ ꯃꯥꯏꯌꯣꯛꯅꯔꯤ ꯍꯥꯏꯕꯗꯤ ꯏꯁꯝ ꯁꯝꯅ ꯍꯥꯏꯔꯕꯗ ꯑꯩꯈꯣꯏꯅ ꯐꯨꯠꯕꯣꯜ ꯁꯥꯟꯅꯒꯦ ꯍꯥꯏꯔꯒꯅ ꯄ꯭ꯂꯦ ꯒ꯭ꯔꯥꯎꯟ ꯂꯩꯇꯕ ꯑꯗꯨꯒ ꯕꯦꯗꯃꯤꯟꯇꯟ ꯁꯥꯟꯅꯒꯦ ꯍꯥꯏꯔꯒꯁꯨ ꯑꯩꯈꯣꯏꯒꯤ ꯀꯣꯔꯗ ꯂꯩꯇꯕ ꯑꯗꯨꯒ ꯖꯤꯝ ꯁꯥꯟꯅꯕ ꯖꯤꯝ ꯁꯥꯟꯅꯒꯦ ꯍꯥꯏꯔꯒꯁꯨ ꯑꯩꯈꯣꯏꯒꯤ ꯏꯀ꯭ꯋꯤꯞꯃꯦꯟ ꯃꯔꯥꯡ ꯀꯥꯏꯅ ꯂꯩꯇꯕ ꯁꯨꯃꯥꯏꯅ ꯈꯨꯗꯣꯡ ꯆꯥꯗꯕꯁꯤ ꯊꯦꯡꯅꯕꯁꯤꯅ ꯑꯗꯨꯒ ꯊꯦꯡꯅꯔꯤꯕ ꯃꯊꯛꯁꯤꯗ ꯑꯃꯨꯛ ꯑꯩꯈꯣꯏꯗ ꯁꯥꯟꯅꯒꯗꯧꯔꯤꯕ ꯄꯣꯠꯇꯨꯒꯤ ꯑꯩꯈꯣꯏꯅ ꯑꯩꯈꯣꯏꯅ ꯑꯦꯛꯁꯄꯦꯟꯗꯤꯆꯔꯁꯦ ꯃꯌꯥꯝ ꯑꯃ ꯆꯪꯉ ꯁꯥꯟꯅꯕ ꯃꯇꯝꯁꯦ ꯑꯦꯛꯁꯄꯦꯟꯗꯤꯆꯔꯁꯤ ꯃꯌꯥꯝ ꯑꯃ ꯆꯪꯕꯁꯤꯅ ꯑꯩꯈꯣꯏꯁꯦ ꯄꯩꯁꯥꯒꯤ ꯈꯨꯗꯣꯡ ꯆꯥꯗꯕ ꯀꯌꯥ ꯑꯃ ꯃꯥꯏꯌꯣꯛꯅꯔꯤ ꯑꯗꯨꯅ ꯍꯧꯖꯤꯛꯁꯦ ꯃꯃꯥ ꯃꯄꯥ ꯑꯣꯏꯕꯁꯤꯡꯅ ꯑꯉꯥꯡꯁꯤꯡꯁꯦ ꯁꯥꯟꯅ ꯈꯣꯠꯅꯕꯒꯤ ꯂꯝꯕꯤꯁꯤꯗ ꯊꯣꯏꯅ ꯊꯣꯏꯅ ꯊꯣꯏꯅ ꯊꯣꯏꯅ ꯇꯧꯍꯟꯅꯤꯡꯗꯦ ꯁꯨꯃꯥꯏꯅ ꯂꯩ